ꯍꯂꯣ ꯍꯂꯣ ꯗꯨꯀꯥꯟ ꯍꯥꯡꯕ꯭ꯔꯣ ꯉꯁꯤꯁꯦ ꯄꯣꯠ ꯆꯩ ꯌꯧꯔꯛꯑꯕꯣ ꯀꯃꯥꯏ ꯀꯃꯥꯏ ꯇꯧꯔꯒꯦ ꯅꯍꯥꯟ ꯂꯥꯛꯍꯧꯗꯕꯁꯤꯡꯗꯣ ꯑꯥ ꯎꯝ ꯎꯝ ꯕꯦꯛ ꯑꯃ ꯇꯤꯜꯍꯧ ꯕꯦꯛ ꯑꯃ ꯑꯥꯂꯨ ꯕꯦꯛ ꯑꯃ ꯆꯅꯝ ꯕꯦꯛ ꯑꯃ ꯉꯥ ꯀꯧꯇꯥꯗꯤ ꯌꯥꯎꯒꯗ꯭ꯔꯥ ꯂꯩꯅꯤꯀꯣ ꯉꯥ ꯀꯧꯇꯥ ꯌꯧꯔꯛꯑꯕꯣ ꯑꯗꯒꯤ ꯁꯤ ꯆꯦꯔꯤꯗꯣ ꯉꯥ ꯀꯧꯇꯥ ꯑꯃ ꯁꯤ ꯆꯦꯔꯤꯗꯣ ꯁꯤ ꯆꯦꯔꯤꯁꯦ ꯀꯩꯅꯣ ꯇꯧꯕ꯭ꯔꯕ ꯂꯥꯛꯑꯕ꯭ꯔꯥ ꯁꯤ ꯆꯦꯔꯤ ꯉꯥ ꯀꯧꯇꯥ ꯁꯤ ꯆꯦꯔꯤꯗꯣ ꯑꯗꯨ ꯀꯩꯅꯣ ꯇꯧꯕ꯭ꯔꯥꯕ ꯂꯥꯛꯑꯕ꯭ꯔꯥ ꯍꯥꯏꯕ ꯅꯍꯥꯟꯗꯤ ꯂꯩꯍꯧꯗꯕꯅꯦ

ꯑꯥꯂꯨꯗꯤ ꯀꯦꯖꯤꯗ ꯀꯌꯥ ꯁꯥꯗꯣꯏꯅꯣ

ꯎꯝ ꯑꯥ ꯐꯣꯔꯆꯨꯟ ꯊꯥꯎꯗꯣ ꯂꯩꯔꯕꯣ ꯑ ꯅꯤꯔꯁ ꯂꯩꯔꯦ ꯎꯝ ꯍꯣꯏ ꯔꯨꯆꯤ ꯒꯣꯜꯗꯣ ꯂꯩꯔꯕꯣ ꯑꯥ

ꯎꯝ ꯎꯝ ꯎꯝ ꯍꯣꯏ ꯍꯥꯡꯏ ꯑꯩ ꯅꯣꯠꯕꯨꯛꯁꯦ ꯂꯧꯗꯕ ꯌꯥꯔꯔꯣꯏ ꯈꯔ ꯂꯧꯔꯅꯤ ꯅꯣꯠꯕꯨꯛ ꯄꯦꯟꯁꯤꯜ ꯏꯔꯦꯖꯔ ꯂꯧꯔꯅꯤ ꯄꯦꯟ ꯂꯧꯔꯅꯤ ꯃꯦꯛꯁꯔꯥꯏꯇꯔ ꯃꯦꯛꯁꯔꯥꯏꯇꯔ ꯂꯩꯔꯦꯀꯣ ꯑꯣ ꯑꯣ ꯅꯨꯗꯜꯁꯇꯣ ꯅꯨꯗꯜꯁꯁꯦ ꯀꯩꯅꯣ ꯂꯩꯕ꯭ꯔꯕ ꯑꯇꯥꯒꯤꯗꯣ ꯑꯥ ꯑꯩꯗꯤ ꯑꯇꯥꯒꯤꯗꯣ ꯑꯗꯨꯗꯣ ꯑꯩꯒꯤ ꯌꯨꯝꯗꯁꯨ ꯑꯗꯨꯝ ꯑꯩꯒꯤ ꯁꯤꯖꯤꯟꯅꯕꯒꯤ ꯑꯣꯏꯅꯕ ꯑꯗꯨ ꯑꯩ ꯏꯆꯥꯅꯨꯄꯤꯒꯤ ꯑꯃꯁꯨ ꯑꯥꯗ ꯑꯩꯅ ꯏꯆꯥꯅꯨꯄꯤꯒꯤꯁꯨ ꯈꯔ ꯊꯥꯅꯤꯡꯕ ꯑꯩꯈꯣꯏ ꯆꯦ ꯃꯆꯥꯅꯨꯄꯤ ꯑꯥꯗ ꯂꯩꯕꯗꯣ ꯃꯥꯒꯤꯁꯨ ꯄꯣꯠ ꯆꯩ ꯈꯔ ꯊꯥꯗꯧꯕ ꯑꯗꯨꯗ ꯑꯩꯅ ꯑꯆꯥꯄꯣꯠ ꯀꯩꯅꯣꯒꯤꯗꯣ ꯑꯇꯥꯒꯤꯗꯣ ꯑꯗꯨꯁꯨ ꯑꯩꯅ ꯍꯥꯞꯅꯤꯡꯕ ꯃꯉꯣꯟꯗ ꯍꯣꯏ ꯕꯣꯛꯁ ꯑꯣꯏꯅ ꯑꯃ ꯍꯥꯞꯄꯤꯔꯒꯦ ꯑꯗꯣ ꯅꯪꯒꯤꯗꯅꯦ ꯑꯆꯥꯔꯒꯨꯝꯕ ꯑꯗꯨꯝ ꯐꯪꯏꯀꯣ ꯑꯆꯥꯔꯀꯗꯣ ꯄꯤꯀꯜꯁꯀꯤꯗꯣ ꯎꯝ ꯎꯝ ꯍꯣꯏ ꯄꯤꯀꯜꯇꯨꯃꯁꯨ ꯑꯩ ꯂꯧꯔꯒꯦ ꯑꯗꯨꯒ

ꯑꯗꯣ ꯁꯨꯃꯥꯏꯅ ꯇꯧꯔꯁꯦ ꯑꯩꯅ ꯄꯣꯠ ꯆꯩ ꯂꯧꯕ ꯂꯥꯛꯄꯗ ꯑꯗꯨꯝ ꯍꯥꯏꯗꯤ ꯃꯤꯁꯦ ꯆꯤꯟꯕꯅꯤꯅ ꯀꯨꯏꯅ ꯃꯇꯝꯗꯣ ꯆꯪꯏꯗꯅ ꯈꯟꯅꯔꯤꯉꯩꯗ ꯅꯪꯅ ꯄꯦꯛ ꯇꯧꯕꯤꯔꯝꯃꯣ ꯑꯩ ꯄꯣꯠꯁꯤꯡꯗꯣ ꯍꯥꯏꯔꯛꯑꯒꯦꯕ ꯑꯩ ꯂꯥꯛꯑꯒ ꯈꯟꯕꯅ ꯈꯜꯂꯒꯦ ꯑꯗꯨꯒ ꯄꯦꯛ ꯇꯧꯕꯤꯔꯝꯃꯣꯕ ꯂꯦꯁ ꯑꯪꯀꯜ ꯆꯤꯞ ꯍꯥ ꯆꯦꯡꯗꯨꯁꯨ ꯆꯦꯡꯗꯣ ꯑꯗꯨꯁꯨ ꯕꯦꯛ ꯑꯅꯤ ꯂꯧꯔꯒꯦ ꯑ ꯍꯣ ꯑꯩꯒ ꯃꯥꯅꯩ ꯃꯃꯟꯒꯤ ꯑꯗꯨꯝ ꯑꯗꯨꯒ ꯂꯦꯁ ꯀꯨꯟꯃꯨꯛ ꯑꯃ ꯍꯥꯞꯄꯤꯔꯣ ꯂꯦꯁ ꯀꯨꯟ ꯑꯃ ꯍꯥꯞꯄꯤꯔꯣ ꯂꯦꯁ ꯀꯨꯟ ꯀꯩ ꯍꯥꯏꯕ ꯀꯨꯔꯀꯨꯔꯦ ꯀꯨꯟ ꯑꯃ ꯑꯗꯨꯒ ꯑꯪꯀꯜ ꯆꯤꯞ ꯀꯨꯟ ꯑꯗꯣ ꯍꯥꯞꯄꯤꯔꯣ ꯑꯗꯒꯤ ꯑꯉꯥꯡꯒꯤ ꯇꯥꯏ ꯄꯥꯏꯗꯣ ꯀꯤꯀꯣꯗꯣ ꯀꯤꯀꯣꯗꯣ ꯑꯗꯨꯁꯨ ꯀꯤꯀꯣꯗꯣ ꯕꯣꯛꯁ ꯑꯅꯤ ꯊꯝꯕꯤꯔꯣ ꯃꯤꯃꯤ ꯕꯣꯛꯁ ꯑꯅꯤ ꯑꯇꯣꯞꯄꯗꯤ ꯍꯥꯞꯞꯤꯌꯣ ꯌꯥꯏ ꯀꯩꯁꯨ ꯀꯥꯏꯗꯦ ꯑꯗꯨꯁꯨ ꯍꯥꯞꯄꯤꯌꯣ ꯕꯤꯁꯀꯤꯠ ꯈꯔ ꯍꯥꯞꯄꯤꯌꯣ ꯇꯣꯞꯁ ꯑꯗꯒꯤ ꯗ꯭ꯔꯥꯏ ꯀꯦꯛꯁꯨ ꯍꯥꯞꯄꯤꯌꯨꯀꯣ ꯍꯥ ꯎꯝ ꯗ꯭ꯔꯥꯏ ꯀꯦꯛꯇꯣ ꯇꯔꯥꯅꯤꯊꯣꯏ ꯍꯥꯞꯄꯤꯔꯣ ꯇꯣꯞꯁ ꯍꯥꯞꯄꯤꯌꯣ ꯇꯣꯞꯁꯇ ꯑꯃ ꯇꯣꯞꯁ ꯍꯥꯞꯇꯣ ꯑꯗꯨꯁꯨ ꯍꯥꯞꯄꯤꯌꯨꯀꯣ ꯍꯣꯏ ꯑꯅꯤꯗꯨ ꯌꯥꯅꯔꯒ ꯍꯥꯞꯄꯤꯔꯣ ꯑꯗ ꯊꯨꯝ ꯊꯨꯝ ꯍꯥꯞꯄꯤꯌꯣ ꯑꯆꯧꯕ ꯑꯣꯏꯅ ꯍꯥꯞꯄꯤꯌꯣ ꯊꯨꯝꯁꯨ ꯍꯥ ꯍꯣꯏ ꯊꯨꯝꯗꯨꯒ ꯀꯨꯟ ꯍꯥꯞꯄꯤꯔꯣ ꯐꯣꯔꯆꯨꯟ ꯑꯆꯧꯕꯁꯨ ꯍꯥꯞꯄꯤꯌꯣ ꯑꯆꯧꯕ ꯇ꯭ꯔꯥꯅꯤꯊꯣꯏ ꯑꯃ ꯃꯆꯥ ꯇ꯭ꯔꯥꯅꯤꯊꯣꯏ ꯑꯃ ꯍꯥꯞꯄꯤꯌꯣ ꯀꯩꯅꯣ ꯚꯤꯝꯁꯨ ꯍꯥꯞꯄꯤꯌꯣ ꯚꯤꯝꯗꯣ ꯇ꯭ꯔꯥꯅꯤꯊꯣꯏ ꯍꯥꯞꯄꯤꯔꯣ ꯚꯤꯝꯁꯨ ꯚꯤꯝꯁꯦ ꯑꯃ ꯁꯥꯄꯣꯟꯒꯤ ꯁꯥꯄꯣꯟ ꯑꯣꯏꯕꯗꯤ ꯂꯩꯕ꯭ꯔꯥ ꯁꯥꯄꯣꯟꯁꯨ ꯑꯗꯨ ꯁꯥꯄꯣꯟ ꯑꯣꯏꯕꯗꯣ ꯑꯗꯨꯁꯨ ꯍꯥꯞꯄꯤꯔꯣ ꯀꯔꯤ ꯍꯥꯏꯕ ꯑꯉꯥꯡꯒꯤ ꯑꯆꯥꯄꯣꯠ ꯑꯉꯥꯡꯒꯤ ꯑꯣꯏꯕ ꯑꯆꯥꯄꯣꯠ ꯃꯉꯥ ꯄꯤꯕ ꯃꯤꯊꯥꯏꯒꯨꯝꯕꯗꯣ ꯍꯣꯏ ꯍꯣꯏ ꯑꯗꯨ ꯑꯃ ꯑꯗꯨ ꯕꯣꯛꯁ ꯑꯃ ꯍꯥꯞꯄꯤꯔꯣ ꯀꯧꯇꯥꯗꯨꯃ ꯍꯣꯏ ꯍꯣꯏ ꯑꯗꯨꯁꯤꯡꯗꯣ ꯍꯥꯞꯄꯤꯌꯣ ꯑꯗꯨꯅꯅꯦ ꯍꯦꯞꯄꯤꯗꯦꯟ ꯍꯦꯞꯄꯤꯗꯦꯟ ꯍꯥꯞꯄꯤꯔꯝꯗꯦ ꯍꯦꯞꯄꯤꯗꯦꯟꯁꯨ ꯍꯥꯞꯄꯤꯌꯨꯀꯣ ꯍꯣꯏ ꯑꯅꯤ ꯍꯥꯞꯄꯁꯨ ꯌꯥꯔꯦ ꯍꯦꯞꯄꯤꯗꯦꯟꯗꯣ ꯑꯗꯨꯁꯨ ꯍꯥꯞꯄꯤꯔꯣ ꯄꯦꯀꯦꯠ ꯑꯅꯤ ꯍꯥꯞꯄꯤꯔꯣ ꯍꯣ ꯍꯣ ꯑꯍꯨꯝꯗꯣ ꯑꯗꯨꯝ ꯑꯍꯨꯝ ꯑꯣꯏꯔꯁꯨ ꯑꯗꯨꯝ ꯍꯥꯞꯄꯤꯌꯨ ꯀꯩꯁꯨ ꯀꯥꯏꯗꯦ ꯑꯗꯨꯕꯨꯗꯤ ꯍꯣ ꯍꯣ ꯍꯥꯞꯄꯤꯔꯣ

ꯍꯣꯏ ꯎꯝ ꯑꯗꯨ ꯅꯪ ꯋꯤꯟ ꯆꯨꯔꯨꯞ ꯋꯤꯟꯗꯤ ꯂꯩꯔꯤꯕꯣ ꯑꯧ ꯋꯤꯟꯗꯣ ꯑꯅꯤ ꯑꯃꯁꯨ ꯍꯥꯞꯄꯤꯔꯝꯃꯣ ꯍꯣꯏ ꯑꯃꯗꯣ ꯍꯥꯞꯄꯤꯔꯝꯃꯣ

ꯎꯝ

ꯐ꯭ꯔꯨꯇꯤ ꯏꯁꯃꯨꯠꯇꯣ ꯑꯗꯨꯁꯨ ꯕꯣꯛꯁ ꯑꯃꯃꯝ ꯍꯥꯞꯄꯤꯔꯣ ꯑꯗꯨꯁꯨ ꯍꯥꯞꯄꯤꯔꯣ ꯃꯆꯥꯗꯣ ꯃꯆꯥꯗꯨꯁꯨ ꯍꯥꯞꯄꯤꯔꯣ ꯀꯔꯤ ꯍꯥꯏꯕ ꯃꯖꯥꯁꯦ ꯑꯆꯧꯕ ꯂꯩꯒꯗ꯭ꯔꯣ ꯑꯆꯧꯕꯗꯨ ꯇꯔꯨꯛ ꯍꯥꯞꯄꯤꯔꯣ ꯗ꯭ꯔꯥꯏ ꯐ꯭ꯔꯨꯠ ꯗ꯭ꯔꯥꯏ ꯐ꯭ꯔꯨꯠꯁꯨ ꯑ ꯑꯣ ꯑꯗꯨꯁꯨ ꯑꯗꯨꯝ ꯍꯥꯞꯄꯤꯔꯝꯃꯣ ꯈꯔ ꯈꯔ ꯈꯔ ꯍꯣꯏ ꯍꯣꯏ ꯍꯥꯞꯄꯤꯔꯝꯃꯣ ꯑꯗꯨꯁꯨ ꯀꯩꯁꯨ ꯀꯥꯏꯗꯦ ꯀꯦꯟꯗꯜꯁꯨ ꯍꯥꯞꯄꯤꯔꯝꯃꯣ ꯃꯩꯈꯦꯠꯁꯨ ꯍꯥꯞꯄꯤꯔꯝꯃꯣ ꯃꯩꯈꯦꯠꯇꯨꯅꯦ ꯑꯃ ꯂꯥꯏꯇꯔꯗꯣ ꯀꯩꯒꯤ ꯑꯣꯏꯕꯗꯣ ꯒ꯭ꯌꯥꯁꯀꯤ ꯑꯣꯏꯕꯗꯣ ꯍꯣꯏ ꯍꯣꯏ ꯑꯗꯨ ꯑ ꯂꯥꯏꯇꯔꯗꯨꯁꯨ ꯍꯥꯞꯄꯤꯔꯝꯃꯣ ꯑꯗꯣ ꯅꯪꯒꯤ ꯕꯤ ꯑꯦꯝ ꯁꯤ ꯃꯣꯔꯣꯛꯇꯣ ꯂꯩꯒꯗ꯭ꯔꯣ ꯑꯃ ꯌꯥꯏꯉꯪ ꯃꯣꯔꯣꯛꯇꯣ ꯑꯆꯧꯕꯇꯪ ꯉꯥꯏꯔꯦꯕ ꯑꯆꯧꯕ ꯑꯣꯏꯔꯁꯨ ꯌꯥꯏꯌꯦ ꯑꯗꯣ ꯑꯆꯧꯕꯗꯨꯁꯨ ꯍꯥꯞꯄꯤꯔꯝꯃꯣ ꯍꯣꯏ ꯍꯥꯞꯄꯤꯔꯣ ꯑꯗꯨꯒ ꯀꯩꯅꯣ ꯇꯧ ꯅꯪ ꯃꯣꯔꯣꯛ ꯇꯛꯇꯕ ꯃꯄꯨꯝꯗꯣ ꯑꯗꯨ ꯃꯀꯨꯞꯇꯣ ꯑꯗꯨꯁꯨ ꯀꯦꯖꯤ ꯑꯍꯨꯝ ꯑꯣꯜꯂꯒ ꯊꯝꯕꯤꯔꯝꯃꯣ ꯍꯣꯏ ꯁꯤꯂꯦ ꯍꯝ

ꯎꯝ ꯍꯣ ꯍꯣꯏ ꯑꯩ ꯑꯗꯨꯁꯨ ꯄꯤꯊꯣꯛꯅꯕ ꯇꯧꯔꯒꯦ ꯎꯝ ꯅꯪꯒꯤꯗꯣ ꯆꯣꯀꯣꯄꯥꯏꯗꯣ ꯆꯣꯀꯣꯄꯥꯏꯗꯣ ꯕꯣꯛꯁ ꯑꯅꯤ ꯑꯃꯁꯨ ꯍꯥꯞꯄꯤꯔꯝꯃꯣꯀꯣ ꯐꯦꯃꯤꯂꯤ ꯇꯣꯁꯇꯣ ꯐꯦꯃꯤꯂꯤ ꯇꯣꯁꯇꯣ ꯑꯗꯨꯁꯨ ꯇꯔꯨꯛ ꯑꯃ ꯍꯥꯞꯄꯤꯔꯣ ꯐꯦꯃꯤꯂꯤ ꯇꯣꯁꯇꯨꯗꯤ ꯇꯔꯥꯅꯤꯊꯣꯏ ꯑꯣꯏꯅ ꯍꯥꯞꯄꯤꯔꯣ ꯍꯣꯏ ꯄꯨꯟꯅ ꯑꯗꯨꯝ ꯄꯦꯛ ꯇꯧꯕꯤꯔꯝꯃꯣ ꯑꯗꯒꯤ ꯑꯣ ꯍꯣꯏ ꯍꯣꯏ ꯍꯣꯏ ꯎꯝ ꯎꯝ ꯑꯣ ꯐꯔꯦ ꯐꯔꯦ ꯑꯗꯨꯗꯤ ꯑꯗꯨꯁꯤꯡꯗꯣ ꯅꯪ ꯅꯪꯅ ꯄꯦꯛ ꯇꯧꯕꯤꯔ ꯃꯇꯨꯡꯗ ꯍꯥꯏꯕꯤꯔꯛꯑꯣ ꯑꯩ ꯑꯗꯨꯝ ꯂꯥꯛꯑꯁꯨ ꯂꯥꯛꯑꯒꯦ ꯎꯝ ꯑꯣ ꯐꯔꯦ ꯐꯔꯦ ꯑꯗꯨꯗꯤ ꯍꯣ ꯍꯣꯏ ꯎꯝ